ꯍꯤꯡꯒꯣꯜꯗ ꯊꯥꯔꯤꯕ ꯂꯩꯁꯤꯡ ꯑꯗꯨꯒ ꯎꯍꯩ ꯋꯥꯍꯩꯁꯤꯡ ꯑꯁꯦ ꯑꯩ ꯃꯇꯝ ꯆꯥꯅ ꯏꯁꯤꯡ ꯆꯥꯏꯕꯤ ꯑꯗꯨꯒ ꯃꯥꯒꯤ ꯃꯅꯥꯒꯨꯝꯕ ꯗ꯭ꯔꯥꯏ ꯗ꯭ꯔꯥꯏꯠ ꯃꯅꯥ ꯑꯀꯪꯕꯒꯨꯝꯕꯁꯦ ꯑꯗꯨ ꯂꯧꯊꯣꯛꯄꯤ ꯑꯁꯨꯃꯥꯏꯅ ꯃꯣꯏꯕꯨ ꯃꯈꯣꯡ ꯁꯣꯝꯕꯤ ꯑꯁꯤꯈꯛꯇꯅꯦ ꯑꯇꯩ ꯊꯣꯏꯗꯣꯛꯄꯗꯤ ꯇꯧꯖꯗꯦ